ꯏꯁ ꯗ꯭ꯔꯥꯏꯚꯔ ꯀꯩꯅꯣꯅꯦ ꯆꯠꯂꯤꯁꯤꯕꯣ ꯀꯔꯤ ꯏꯁ ꯇ꯭ꯔꯥꯐꯤꯛ ꯖꯥꯝꯁꯨ ꯂꯩꯔꯦꯅꯦ ꯇꯧꯔꯤꯁꯤꯕꯣ ꯑꯁ ꯑꯩꯗꯤ ꯑꯊꯨꯕꯒꯤꯁꯨꯅꯦ ꯑꯩꯅ ꯆꯠꯇꯣꯔꯤꯁꯤ ꯑꯁ ꯑꯩꯗꯤ ꯀꯃꯥꯏꯅ ꯇꯧꯅꯤ ꯁꯤꯗꯤ ꯗ꯭ꯔꯥꯏꯚꯔ ꯌꯥꯔꯗꯤ ꯑꯁꯝꯕ ꯂꯝꯕꯤꯒ ꯂꯩꯕ꯭ꯔꯣ ꯂꯩꯔꯗꯤ ꯑꯁꯝꯕ ꯂꯝꯕꯤꯔꯣꯝꯗ ꯑꯝꯇ ꯊꯧꯕꯤꯌꯣ ꯀꯔꯝ ꯀꯔꯥꯏꯂꯣꯝꯗ ꯂꯩꯕꯅꯣ ꯑꯝꯇ ꯌꯦꯡꯕꯤꯌꯨ ꯅꯣꯏꯅ ꯈꯪꯉꯗꯤ ꯑꯝꯇ ꯌꯦꯡꯕꯤꯌꯣꯃꯤ ꯑꯗꯨꯒ ꯊꯧꯋꯣꯃꯤ ꯑꯩꯗꯤ ꯑꯁ ꯉꯥꯏ ꯂꯩꯔꯝꯃꯅꯤ ꯌꯥꯝ ꯑꯊꯨꯕꯅꯦꯃꯤ ꯑꯩ ꯂꯥꯛꯏꯁꯦ ꯑꯊꯨꯕꯩꯅꯦꯃꯤ ꯑꯁ ꯀꯃꯥꯏꯅ ꯊꯧꯅꯤ ꯑꯩꯗꯤ